ꯑꯩꯒꯤ ꯑꯉꯥꯡ ꯑꯅꯤ ꯂꯩ ꯑꯉꯥꯡ ꯑꯍꯟ ꯑꯗꯣ ꯀ꯭ꯂꯥꯁ ꯐꯥꯏꯚ ꯀꯥꯔꯤ ꯃꯥꯒꯤ ꯃꯤꯡ ꯆꯟꯕꯒꯤ ꯄꯩꯁꯥꯅ ꯂꯤꯡꯁꯤꯡ ꯅꯤꯄꯥꯜ ꯂꯧꯑꯦ ꯑꯗꯨꯒ ꯊꯥꯒꯤ ꯐꯤꯅ ꯂꯤꯁꯤꯡ ꯑꯃꯒ ꯆꯃꯉꯥ ꯑꯗꯨꯒ ꯅꯣꯡꯃꯗ ꯃꯇꯝ ꯑꯅꯤ ꯇꯨꯏꯁꯟ ꯆꯠꯂꯟꯕꯒꯤ ꯂꯨꯄꯥ ꯆꯍꯨꯝ ꯆꯍꯨꯝ ꯑꯃꯒ ꯆꯪꯉꯦ ꯑꯗꯨꯒ ꯕꯣꯏ ꯀꯣꯂꯣꯝ ꯂꯩꯕ ꯄꯩꯁꯥ ꯅꯨꯡ ꯑꯗꯒꯤ ꯂꯥꯏꯔꯤꯛ ꯅꯨꯡ ꯂꯩꯕ ꯈꯣꯠꯄꯒꯤ ꯄꯩꯁꯥ ꯈꯔꯒ ꯑꯗꯨꯝ ꯄꯥꯁꯜꯂꯒ ꯑꯗꯨꯝ ꯆꯪꯉꯦ